ꯅꯣꯡꯃ ꯏꯃꯥꯟꯅꯕ ꯑꯃꯅ ꯀꯤꯂꯣꯃꯤꯇꯔ ꯑꯃꯁꯤ ꯃꯤꯅꯠ ꯃꯔꯤꯗ ꯆꯦꯟꯕ ꯉꯝꯒꯅꯤ ꯍꯥꯏꯅ ꯑꯩꯉꯣꯟꯗ ꯍꯥꯏꯔꯛꯈꯤ ꯃꯗꯨꯗ ꯑꯩꯁꯨ ꯌꯦꯡꯉꯒꯦ ꯈꯟꯗꯨꯅ ꯃꯥꯁꯨ ꯆꯦꯜꯍꯟꯈꯤ ꯆꯦꯜꯍꯟꯕ ꯃꯇꯝꯗ ꯃꯥ ꯑꯁꯤ ꯃꯤꯅꯠ ꯃꯔꯤꯗ ꯆꯦꯟꯕ ꯉꯝꯗꯦ ꯃꯤꯅꯠ ꯑꯍꯨꯝ ꯁꯨꯔꯛꯄ ꯃꯇꯝꯗ ꯋꯥꯟꯊꯔꯛꯈꯤ ꯃꯗꯨꯗ ꯑꯩ ꯌꯥꯝꯅ ꯅꯣꯛꯅꯤꯡꯈꯤ ꯑꯃꯁꯨꯡ ꯑꯩꯅ ꯈ꯭ꯋꯥꯏꯗꯒꯤ ꯅꯨꯡꯉꯥꯏꯕ ꯃꯇꯝ ꯑꯗꯨꯗꯤ ꯑꯩꯅ ꯃꯤꯌꯥꯝꯗꯒꯤ ꯂꯝꯖꯦꯜ ꯆꯦꯟꯃꯤꯟꯅꯕ ꯃꯇꯝꯗ ꯑꯩꯅ ꯃꯀꯣꯛ ꯊꯣꯡꯅ ꯆꯦꯜꯂꯛꯄ ꯑꯃꯁꯨꯡ ꯐꯥꯔꯁ ꯇꯥꯔꯕ ꯃꯇꯝꯗ ꯑꯩꯅ ꯑꯗꯨꯛꯀꯤ ꯃꯇꯤꯛ ꯅꯨꯃꯤꯠ ꯑꯗꯨ ꯌꯥꯝꯅ ꯅꯨꯡꯉꯥꯏꯈꯤ